ꯈꯨꯡꯒꯪꯒꯤ ꯑꯅꯝꯕ ꯌꯨꯝꯊꯣꯡ ꯈꯨꯗꯤꯡꯃꯛꯇ ꯁꯟꯊꯤꯒ ꯂꯩꯕꯥꯛꯀ ꯃꯤꯛꯁ ꯇꯧꯔꯒ ꯇꯩꯅꯩꯑꯦ ꯑꯁꯤ ꯇꯩꯅꯕꯒꯤ ꯃꯔꯝꯗꯤ ꯁꯟꯊꯤꯅ ꯇꯩꯕ ꯁꯟꯊꯤꯒ ꯂꯩꯕꯥꯛꯀ ꯃꯤꯛꯁ ꯇꯧꯕ ꯇꯩꯕ ꯌꯨꯝꯁꯦ ꯀꯟꯕꯁꯨ ꯍꯦꯜꯂꯦ ꯑꯗꯨꯒ ꯀꯥꯏꯁꯨ ꯀꯥꯏꯒꯟꯗꯦ ꯂꯣꯡ ꯂꯥꯁꯇꯤꯡ ꯑꯣꯏꯑꯦ ꯑꯗꯨꯒ ꯐꯖꯕꯁꯨ ꯍꯦꯜꯂꯦ ꯅꯥꯟꯕꯁ ꯍꯦꯜꯂꯦ ꯀꯨꯏꯅ ꯇꯩꯗ꯭ꯔꯁꯨ ꯌꯥꯏꯑꯦ ꯑꯗꯨꯒ ꯌꯥꯝ ꯃꯔꯨ ꯑꯣꯏꯅ ꯀꯥꯟꯅꯕꯁꯦ ꯀꯔꯤꯔꯥ ꯍꯥꯏꯕ ꯀꯥꯟꯗ ꯇꯤꯟ ꯀꯥꯡꯒꯨꯝꯕ ꯆꯪꯕ ꯉꯝꯗꯦ ꯇꯤꯟ ꯀꯪꯁꯤꯅ ꯃꯔꯨ ꯑꯣꯏꯕꯅꯦ ꯌꯨꯝꯗ ꯆꯪꯕ ꯈꯣꯠꯄ ꯍꯥꯏꯕꯁꯦ ꯃꯥꯅ ꯁꯟꯊꯤꯗꯨꯅ ꯉꯥꯛꯄꯤꯑꯦ ꯑꯗꯨꯅ ꯑꯅꯝꯕ ꯈꯨꯡꯒꯪꯗ ꯂꯩꯕ ꯃꯤꯁꯤꯡ ꯂꯣꯏꯅꯃꯛꯅ ꯑꯅꯝꯕ ꯃꯤꯁꯤꯡꯅ ꯑꯁꯨꯃꯥꯏꯅ ꯁꯟꯊꯤꯒ ꯂꯩꯕꯥꯛꯀ ꯃꯤꯛꯁ ꯇꯧꯅꯔꯒ ꯇꯩꯅꯕ ꯄꯥꯝꯃꯦ